ꯑꯩꯍꯥꯛꯀꯤ ꯂꯩꯀꯣꯜꯗ ꯊꯥꯅꯕ ꯄꯥꯝꯕꯤꯁꯤꯡ ꯑꯗꯨꯝ ꯑꯩꯅ ꯀꯗꯥꯏꯗꯒꯤ ꯂꯧꯕꯒꯦ ꯍꯥꯏꯔꯗꯤ ꯑꯩꯅ ꯑꯗꯨꯝ ꯑꯣꯟꯂꯥꯏꯟꯗꯁꯨ ꯂꯧꯕꯁꯨ ꯌꯥꯎꯋꯦ ꯌꯨꯝꯅꯥꯛꯀꯤ ꯃꯤꯗ ꯂꯧꯕꯁꯨ ꯌꯥꯎꯋꯦ ꯅꯠꯇ꯭ꯔꯒ ꯑꯩꯅ ꯕꯖꯥꯔꯗ ꯂꯧꯕꯁꯨ ꯌꯥꯎꯋꯦ ꯑꯩꯒꯤꯗꯤ ꯄꯨꯔꯥ ꯃꯤꯛꯁ ꯑꯣꯏꯌꯦ ꯑꯩꯒꯤ ꯂꯩꯀꯣꯜꯗꯤ ꯏꯪꯈꯣꯜꯒꯤ ꯂꯩꯀꯣꯜꯒꯤ ꯊꯥꯕ ꯄꯥꯝꯕꯤꯁꯤꯡꯁꯦ ꯑꯗꯨꯝ ꯀꯗꯥꯏꯗ ꯀꯂꯦꯛ ꯇꯧꯕ ꯌꯥꯕꯒꯦ ꯍꯥꯏꯕ ꯃꯐꯝꯗ ꯑꯗꯨꯝ ꯀꯂꯦꯛ ꯇꯧꯔꯒ ꯑꯩꯅ ꯊꯥꯕꯅꯤ ꯍꯧꯖꯤꯛ ꯑꯩꯁꯦ ꯑꯩꯒꯤꯁꯦ ꯍꯧꯖꯤꯛꯀꯤꯗꯤ ꯍꯧꯖꯤꯛ ꯍꯧꯖꯤꯛꯗ ꯊꯥꯕꯁꯤꯗꯤ ꯑꯩꯅ ꯕꯖꯥꯔꯗ ꯂꯧꯔꯒ ꯄꯨꯔꯛꯂꯒ ꯊꯥꯕꯅꯤ ꯑꯁꯤꯁꯦ ꯕꯖꯥꯔꯗ ꯑꯥ ꯃꯥꯎꯗ ꯄꯨꯔꯛꯑꯦ ꯍꯥꯏꯅ ꯕꯖꯥꯔꯗ ꯂꯩꯕ ꯑꯗꯨꯒꯤ ꯑꯩꯅ ꯄꯨꯔꯛꯑꯦ ꯕꯖꯥꯔꯗ ꯅꯨꯄꯤꯒꯤ ꯕꯖꯥꯔꯗꯨꯗ ꯈꯪꯗꯦ ꯀꯅꯥꯗꯒꯤ ꯂꯧꯕ꯭ꯔꯥ ꯃꯣꯏꯁꯦ ꯃꯥꯎꯗꯅꯤ ꯍꯥꯏꯗꯤ ꯍꯥꯏ ꯑꯗꯨꯕꯨ ꯃꯣꯏ ꯀꯗꯥꯏꯗ ꯂꯧꯕ꯭ꯔꯥ ꯍꯥꯏꯕ ꯈꯪꯗꯦ ꯑꯗꯨꯕꯨ ꯑꯗꯨꯝ ꯕꯖꯥꯔꯗ ꯅꯨꯄꯤ ꯑꯃꯅ ꯌꯣꯜꯂꯒ ꯎꯕꯒꯤ ꯑꯩꯅ ꯑꯗꯨꯝ ꯂꯩ ꯀꯌꯥ ꯀꯌꯥ ꯂꯧꯈ꯭ꯔꯦ ꯈ꯭ꯔꯤꯁꯇꯣꯟ ꯂꯧꯈ꯭ꯔꯦ ꯖꯤꯔꯤꯅꯦꯝ ꯂꯧꯈ꯭ꯔꯦ ꯑꯗꯨꯒ ꯕꯦꯖꯤꯇꯦꯕꯜꯁꯇ ꯑꯩꯅ ꯀꯕꯦꯁꯀꯤ ꯂꯧꯈ꯭ꯔꯦ ꯑꯗꯨꯒ ꯍꯪꯒꯥꯝꯒꯤ ꯂꯧꯈ꯭ꯔꯦ ꯑꯩꯅ ꯑꯣꯛꯈ꯭ꯔꯥꯒꯤ ꯂꯧꯈ꯭ꯔꯦ ꯑꯁꯤ ꯍꯣꯏ ꯑꯩꯒꯤꯗꯤ ꯀꯗꯥꯏꯗꯒꯤ ꯂꯧꯕ꯭ꯔꯥꯁꯨ ꯍꯥꯏꯕ ꯈꯪꯗꯦ ꯑꯗꯨꯝ ꯂꯧꯕ ꯌꯥꯕ ꯃꯐꯝ ꯂꯣꯏꯅꯃꯛ ꯑꯩꯅ ꯂꯧꯔꯒ ꯄꯨꯔꯒ ꯌꯣꯛꯄꯅꯤ